ꯑꯩꯈꯣꯏ ꯃꯅꯤꯄꯨꯔꯗ ꯂꯩꯔꯤꯕ ꯍꯣꯇꯦꯜ ꯍꯣꯇꯦꯜꯁꯤꯡ ꯍꯥꯏꯕꯇꯥꯔꯦ ꯑꯩꯈꯣꯏꯒꯤ ꯃꯌꯥꯝꯒꯤ ꯊꯨꯡꯐꯝ ꯑꯣꯏꯔꯤꯕ ꯔꯤꯖꯣꯔꯠ ꯂꯛꯖꯔꯤ ꯑꯣꯏꯕ ꯂꯩ ꯀ꯭ꯂꯥꯁꯤꯛꯀꯨꯝꯕ ꯑꯗꯩ ꯌꯥꯏꯐꯕꯤꯒꯨꯝꯕ ꯂꯩꯔꯤꯕ ꯃꯁꯤꯗꯒꯤ ꯍꯟꯊꯕ ꯍꯥꯏꯗꯤ ꯃꯗꯨꯃꯛ ꯃꯈꯣꯏꯒꯤ ꯑꯣꯏꯕ ꯂꯛꯖꯔꯤ ꯃꯄꯨ ꯅꯠꯇ꯭ꯔꯒꯁꯨ ꯃꯈꯣꯏꯗꯒꯤ ꯍꯟꯊꯕ ꯍꯥꯏꯔꯒꯗꯤ ꯑꯩꯈꯣꯏꯒꯤ ꯃꯥꯁ ꯍꯣꯇꯦꯜꯒꯨꯝꯕ ꯑꯗꯒꯤ ꯁꯝꯅ ꯍꯥꯏꯕꯗ ꯃꯣꯔꯦꯒꯤ ꯑꯦ ꯁꯤ ꯍꯣꯇꯦꯜ ꯑꯗꯒꯤ ꯈꯨꯟꯅꯥꯏ ꯍꯥꯏꯔꯤꯕꯁꯤꯡꯁꯤ ꯐꯦꯁꯤꯂꯤꯇꯤꯁ ꯂꯣꯏꯅ ꯐꯪꯉꯤ ꯑꯗꯨꯕꯨ ꯂꯛꯖꯔꯤ ꯌꯥꯝ ꯍꯟꯊꯖꯔꯒꯁꯨ ꯐꯦꯁꯤꯂꯤꯇꯤꯁ ꯍꯟꯊꯕ ꯑꯃꯁꯨꯡ ꯑꯗꯨꯒ ꯑꯦꯛꯁꯄꯦꯟꯁꯤꯞ ꯑꯣꯏꯗꯕ ꯍꯣꯇꯦꯜꯁꯤꯡ